ꯑꯩꯈꯣꯏꯒꯤ ꯈꯨꯡꯒꯪꯗ ꯈ꯭ꯋꯥꯡ ꯅꯥꯕꯒꯤꯀꯣ ꯂꯩꯅ ꯂꯥꯏꯌꯦꯡꯕꯁꯦ ꯑꯩꯈꯣꯏꯁꯦ ꯑꯌꯥꯝꯕꯅ ꯑꯩꯈꯣꯏ ꯍꯤꯗꯥꯛ ꯂꯥꯡꯊꯛ ꯑꯀꯟꯕꯗꯤ ꯀꯌꯥ ꯁꯤꯖꯤꯟꯅꯗꯦ ꯐꯥꯔꯃꯥꯁꯤꯁꯒꯤ ꯑꯣꯏꯕ ꯍꯤꯗꯥꯛꯇꯤ ꯀꯌꯥ ꯁꯤꯖꯤꯟꯅꯗ꯭ꯔꯦꯀꯣ ꯈ꯭ꯋꯥꯡ ꯅꯔꯛꯞ ꯃꯇꯝꯁꯤꯗꯩꯗ ꯑꯩꯈꯣꯏꯅ ꯈꯨꯡꯒꯪꯗ ꯂꯩꯕ ꯃꯤꯑꯣꯏꯁꯤꯡꯁꯤꯅ ꯑꯌꯥꯝꯕ ꯇꯧꯕꯁꯦ ꯑꯩꯈꯣꯏ ꯈ꯭ꯋꯥꯡꯗ ꯍꯪꯒꯥꯝ ꯊꯥꯎ ꯑꯁꯦꯡꯕꯁꯦ ꯇꯩꯔꯒ ꯃꯥꯁꯁ ꯇꯧꯕ ꯀꯣ ꯃꯔꯤ ꯁꯨꯕ ꯍꯩꯕ ꯃꯤ ꯂꯩꯀꯥꯏꯗ ꯑꯗꯨꯝ ꯂꯩꯅꯕꯁꯤꯡꯗꯣ ꯑꯗꯨꯝ ꯃꯣꯏꯗ ꯇꯧꯔꯒ ꯃꯔꯤ ꯃꯔꯥꯡ ꯐꯖꯅ ꯁꯨꯍꯟꯕ ꯑꯗꯨꯗꯩꯗꯤ ꯏꯁꯤꯡ ꯑꯁꯥꯕ ꯋꯥꯇꯔ ꯕꯦꯒ ꯈ꯭ꯋꯥꯡꯗ ꯊꯝꯕ ꯃꯩ ꯌꯥꯏꯕ ꯑꯗꯩꯗꯤ ꯃꯨꯚꯀꯨꯝꯕꯁꯦ ꯁꯨꯝꯕꯁꯦ ꯃꯨꯚꯁꯦ ꯇꯩꯔꯒ ꯑꯩꯈꯣꯏꯅ ꯃꯔꯤ ꯃꯔꯥꯡꯁꯤꯗ ꯁ꯭ꯇ꯭ꯔꯦꯁ ꯇꯧꯕ ꯆꯤꯡꯊꯣꯛꯄ ꯑꯗꯨꯗꯩꯗꯤ ꯃꯨꯚꯇꯁꯨ ꯁ꯭ꯄ꯭ꯔꯦ ꯂꯩꯗꯅ ꯁ꯭ꯄ꯭ꯔꯦꯒꯨꯝꯕ ꯕꯣꯂꯤꯅꯤꯒꯨꯝꯕꯁꯦ ꯀꯥꯞꯇꯅ ꯈꯣꯠꯇꯅ ꯇꯧꯔꯒ ꯑꯗꯩꯗꯤ ꯍꯛꯆꯥꯡꯁꯦ ꯑꯩꯈꯣꯏꯁꯦ ꯑꯦꯛꯁꯔꯁꯥꯏꯁꯀꯨꯝꯕ ꯌꯣꯒꯒꯨꯝꯕ ꯑꯦꯛꯁꯔꯁꯥꯏꯁꯇꯗꯤ ꯑꯗꯨꯝ ꯈꯔ ꯑꯗꯨꯝ ꯃꯔꯤ ꯃꯔꯥꯡ ꯇꯤꯡꯊꯣꯛꯅꯕ ꯈꯣꯠꯅꯕ ꯑꯦꯛꯁꯔꯁꯥꯏꯁꯁꯦ ꯇꯞꯅ ꯇꯞꯅ ꯑꯗꯨꯝ ꯇꯧꯕꯤꯕ ꯑꯗꯨꯗꯨꯒ ꯌꯣꯒꯥꯒꯨꯝꯕꯁꯤꯁꯨ ꯑꯩꯈꯣꯏꯅ ꯌꯥꯔꯒꯗꯤ ꯌꯣꯒꯥꯁꯤꯁꯨ ꯗꯨꯃ ꯇꯞꯅ ꯇꯞꯅ ꯑꯔꯥꯏ ꯑꯔꯥꯏꯕ ꯌꯣꯒꯥꯁꯤꯡꯁꯦ ꯁꯤꯒꯨꯝꯕꯁꯤꯡꯁꯤꯁꯨ ꯑꯩꯈꯣꯏꯅ ꯑꯗꯨꯝ ꯈꯔ ꯑꯗꯨꯝ ꯇꯧ ꯁꯥꯟꯅꯕ ꯑꯦꯛꯁꯔꯁꯥꯏꯁꯀꯤ ꯇꯥꯏꯄꯇ ꯑꯗꯨꯝ ꯇꯧꯕ ꯑꯗꯨꯝꯕ ꯇꯧꯏ ꯑꯗꯨꯒ ꯑꯩꯈꯣꯏꯁꯦ ꯎꯞꯄꯒ ꯍꯤꯞꯄꯒ ꯑꯩꯈꯣꯏꯒꯤ ꯑꯉꯥꯡꯅꯒ ꯅꯪꯒꯟꯗꯒ ꯀꯥꯍꯜꯂꯒ ꯈ꯭ꯋꯥꯡꯗ ꯅꯦꯠꯍꯟꯕ ꯁꯤꯒꯨꯝꯕꯁꯤꯁꯨ ꯑꯗꯨꯝ ꯇꯧꯏ ꯑꯗꯨꯒ ꯑꯌꯥꯝꯕꯅꯗꯤ ꯑꯩꯈꯣꯏꯒꯤ ꯍꯤꯗꯥꯛ ꯂꯥꯡꯊꯛ ꯑꯀꯟꯕꯁꯦ ꯁꯤꯖꯤꯟꯅꯗꯦ ꯊꯥꯎ ꯇꯩꯕꯤ ꯊꯥꯎ ꯊꯨꯝ ꯇꯩꯕꯤ ꯁꯤꯒꯨꯝꯕꯁꯦ ꯇꯧꯏ ꯑꯗꯨꯗꯨꯒ ꯑꯦꯛꯁꯔꯁꯥꯏꯁꯇ ꯑꯗꯨꯝ ꯈꯔ ꯃꯔꯤ ꯃꯔꯥꯡ ꯆꯤꯊꯣꯛꯅꯕ ꯈꯣꯠꯅꯕ ꯅꯣꯝꯗꯅ ꯍꯥꯏꯗꯅ ꯍꯨꯝꯗꯅ ꯑꯗꯨꯝꯕ ꯇꯧꯏ ꯑꯗꯨꯗꯨꯒ ꯑꯩꯈꯣꯏꯒꯤ ꯕꯥꯝꯒꯨꯝꯕ ꯁꯨꯝꯕꯁꯦ ꯇꯩꯔꯒ ꯈꯔ ꯃꯁꯥꯁ ꯑꯗꯨꯝ ꯇꯧꯏ ꯁꯤꯒꯨꯝꯕꯁꯦ ꯑꯌꯥꯝꯕ ꯆꯠꯊꯩ